ꯎꯝ ꯑꯩꯍꯥꯛꯅ ꯈ꯭ꯋꯥꯏꯗꯒꯤ ꯄꯥꯝꯕ ꯃꯊꯦꯜ ꯑꯁꯤ ꯌꯣꯡꯆꯥꯛ ꯏꯔꯣꯝꯕꯅꯤ ꯃꯂꯤ ꯃꯇꯝ ꯈꯨꯗꯤꯡꯃꯛꯇ ꯌꯣꯡꯆꯥꯛꯁꯤ ꯁꯪꯅ ꯐꯪꯗꯦ ꯌꯣꯡꯆꯥꯛ ꯄꯥꯟꯕ ꯃꯇꯝꯗꯇ ꯌꯣꯡꯆꯥꯛꯁꯤ ꯁꯪꯅ ꯐꯪꯉꯤ ꯃꯁꯤ ꯃꯅꯤꯄꯨꯔꯒꯤ ꯀꯥꯆꯤꯟ ꯀꯣꯌꯥ ꯑꯌꯥꯝꯕꯗ ꯌꯣꯡꯆꯥꯛꯁꯤ ꯊꯥꯏ ꯃꯁꯤꯗꯒꯤ ꯍꯦꯛꯇꯨꯅ ꯑꯩꯈꯣꯏꯅ ꯆꯥꯕ ꯐꯪꯉꯤ ꯑꯗꯨꯒ ꯑꯇꯣꯞꯄ ꯂꯝ ꯃꯦꯟꯃꯥꯔꯗꯒꯤꯁꯨ ꯌꯣꯡꯆꯥꯛꯁꯤ ꯄꯨꯁꯜꯂꯛꯇꯅ ꯃꯇꯝ ꯃꯇꯝꯒꯤ ꯑꯣꯏꯕ ꯑꯁꯪꯕ ꯑꯣꯏꯅ ꯆꯥꯕ ꯉꯝꯃꯤ ꯑꯁꯤ ꯑꯀꯛꯅꯕ ꯃꯇꯝ ꯑꯃ ꯈꯛꯇꯗ ꯍꯥꯏꯔꯤꯕ ꯌꯣꯡꯆꯥꯛ ꯑꯁꯤ ꯑꯁꯪꯕ ꯑꯣꯏꯅ ꯆꯥꯕ ꯐꯪꯉꯤ ꯑꯗꯨꯒ ꯀꯔꯤꯒꯨꯝꯕ ꯑꯩꯈꯣꯏꯅ ꯌꯣꯡꯆꯥꯛ ꯑꯇꯣꯞꯄ ꯁꯤꯖꯟꯗ ꯆꯥꯕ ꯄꯥꯝꯃꯒꯗꯤ ꯃꯁꯤ ꯑꯀꯪꯕ ꯑꯣꯏꯅ ꯑꯔꯤꯕ ꯑꯀꯪꯕ ꯑꯣꯏꯅ ꯅꯠꯇ꯭ꯔꯒꯅ ꯃꯔꯨꯈꯛꯇꯪ ꯑꯣꯏꯅ ꯑꯇꯣꯞꯄ ꯃꯇꯝꯗ ꯆꯥꯕ ꯑꯩꯈꯣꯏ ꯐꯪꯉꯤ ꯑꯅꯧꯕ ꯑꯣꯏꯅꯗꯤ ꯆꯥꯕ ꯐꯪꯗꯦ